ꯌꯨꯝꯗ ꯏꯁꯤꯡ ꯐꯤꯜꯇꯔ ꯇꯧꯕꯁꯦ ꯑꯩꯈꯣꯏꯒꯤ ꯑꯣꯏꯅꯗꯤ ꯃꯈꯜ ꯑꯍꯨꯝ ꯊꯣꯛꯅ ꯁꯤꯖꯤꯟꯅꯩꯌꯦ ꯑꯍꯥꯟꯕꯒꯤ ꯃꯈꯜꯁꯤꯅ ꯃꯩꯇꯥꯟ ꯅꯨꯡ ꯈꯤꯇꯪ ꯄꯥꯛꯄ ꯑꯃꯁꯨꯡ ꯅꯨꯡꯖ꯭ꯔꯦꯡꯁꯦ ꯇꯨꯔꯦꯟꯗꯒꯤ ꯈꯨꯜꯂꯒ ꯄꯨꯔꯛꯑꯒ ꯌꯨꯝꯗ ꯑꯗꯨꯒ ꯀꯟꯇꯦꯅꯔ ꯑꯃꯗ ꯍꯥꯞꯄꯤꯔꯒ ꯑꯗꯨꯒꯤ ꯀꯟꯇꯦꯅꯔꯁꯦ ꯃꯥꯒꯤ ꯏꯁꯤꯡ ꯇꯥꯅꯤꯉꯥꯏ ꯈꯤꯇꯪ ꯈꯤꯇꯪ ꯍꯣꯍꯟꯕꯤꯔꯒ ꯃꯊꯛꯇ ꯑꯗꯨꯒꯤ ꯅꯨꯡꯒꯤ ꯂꯌꯔꯁꯤꯡ ꯂꯌꯔ ꯃꯌꯥꯝꯁꯦ ꯃꯊꯪ ꯃꯊꯪ ꯂꯌꯔ ꯁꯦꯝꯕꯤꯔꯒ ꯃꯩꯇꯥꯟꯒꯤ ꯂꯌꯔ ꯅꯨꯡ ꯈꯤꯇꯪ ꯆꯥꯎꯕꯒꯤ ꯂꯌꯔ ꯑꯗꯨꯒ ꯅꯨꯡꯖ꯭ꯔꯦꯡꯒꯤ ꯂꯌꯔ ꯑꯁꯦ ꯑꯗꯨꯃꯥꯏꯅ ꯁꯦꯝꯕꯤꯔꯒ ꯃꯊꯛꯇ ꯏꯁꯤꯡ ꯑꯅꯩꯕ ꯏꯁꯤꯡꯁꯦ ꯍꯥꯞꯆꯤꯜꯂꯕ ꯃꯇꯨꯡꯗ ꯃꯈꯥꯗ ꯑꯩꯈꯣꯏꯅ ꯏꯁꯤꯡ ꯑꯁꯦꯡꯕꯗꯨ ꯉꯁꯥꯏꯒꯤ ꯉꯁꯥꯏꯒꯤ ꯀꯟꯇꯦꯅꯔ ꯍꯣꯍꯟꯕꯗꯨꯒꯤ ꯑꯗꯨꯒꯤ ꯏꯁꯤꯡꯗ ꯇꯥꯔꯛꯏ ꯑꯗꯨ ꯏꯁꯤꯡ ꯑꯁꯦꯡꯕꯗꯨ ꯇꯥꯔꯛꯏ ꯉꯁꯥꯏꯒꯤ ꯏꯁꯤꯡ ꯅꯩꯇ꯭ꯔꯤꯛ ꯅꯩꯅ ꯏꯁꯤꯡ ꯑꯃꯣꯠꯄ ꯍꯥꯞꯈꯤꯕꯗꯨ ꯃꯈꯥꯗ ꯇꯥꯕꯀꯥꯟꯗꯤ ꯂꯨꯅ ꯁꯦꯡꯅ ꯏꯁꯤꯡꯁꯦ ꯑꯗꯨꯃꯥꯏꯅ ꯇꯥꯕ ꯐꯪꯉꯦ ꯑꯗꯨꯒ ꯑꯃꯁꯤꯅ ꯑꯩꯈꯣꯏꯒꯤꯗꯤ ꯏꯁꯤꯡ ꯑꯃꯣꯠꯄ ꯑꯃꯁꯤ ꯆꯐꯨ ꯒ꯭ꯌꯥꯁ ꯃꯊꯛꯇ ꯍꯥꯞꯄꯅꯤ ꯑꯗꯨꯒꯤ ꯆꯐꯨ ꯃꯊꯛꯇ ꯏꯁꯤꯡ ꯉꯁꯥꯏꯒꯤ ꯑꯃꯣꯠꯄꯗꯨ ꯍꯥꯞꯆꯤꯟꯈ꯭ꯔ ꯃꯇꯨꯡꯗ ꯑꯗꯨꯒꯤ ꯏꯁꯤꯡꯁꯦ ꯍꯟꯗ꯭ꯔꯦꯠ ꯗꯤꯒ꯭ꯔꯤ ꯁꯦꯜꯁꯤꯌꯁꯇ ꯁꯧꯍꯟꯈ꯭ꯔ ꯃꯇꯨꯡꯗ ꯁꯧꯍꯟꯈ꯭ꯔ ꯃꯇꯨꯡꯗ ꯉꯁꯥꯏꯒꯤ ꯑꯃꯣꯠꯄ ꯃꯌꯥꯝꯗꯨ ꯉꯁꯥꯏꯒꯤ ꯃꯀꯨꯞ ꯃꯌꯥꯝꯗꯨ ꯇꯥꯔꯛꯑꯒ ꯑꯗꯨꯒꯤ ꯃꯈꯥꯗ ꯇꯥꯔꯒ ꯃꯥꯒꯤ ꯆꯐꯨꯗꯨꯒꯤ ꯃꯈꯥꯗ ꯇꯥꯁꯤꯜꯂꯛꯑꯅꯤ ꯑꯗꯨ ꯃꯇꯨꯡꯗ ꯑꯩꯈꯣꯏꯅ ꯃꯊꯛꯇ ꯉꯁꯥꯏꯒꯤ ꯑꯃꯣꯠꯄ ꯃꯌꯥꯝꯗꯨ ꯆꯐꯨꯒꯤ ꯃꯊꯨꯟꯗ ꯇꯥꯔꯅꯤ ꯑꯗꯨꯒꯤ ꯑꯗꯨꯒꯤ ꯃꯊꯛꯇ ꯂꯩꯕ ꯏꯁꯤꯡꯁꯦ ꯁꯦꯡꯉꯅꯤ ꯑꯗꯨꯒꯤ ꯏꯁꯤꯡ ꯑꯁꯦꯡꯕꯗꯨ ꯑꯩꯈꯣꯏꯅ ꯇꯞꯅ ꯑꯃꯨꯛꯀ ꯀꯣꯝꯄꯥꯛꯇ ꯇꯞꯅ ꯀꯟꯇꯦꯅꯔ ꯑꯁꯦꯡꯕ ꯑꯃꯗ ꯍꯥꯞꯆꯤꯜꯂꯒ ꯑꯗꯨꯃꯥꯏꯅ ꯑꯗꯨꯃꯥꯏꯅ ꯏꯁꯤꯡꯁꯦ ꯐꯤꯜꯇꯔ ꯇꯧꯋꯤ ꯑꯗꯨꯃꯛꯁꯨ ꯅꯠꯇꯅ ꯉꯁꯥꯏꯒꯤ ꯐꯨꯠꯇ꯭ꯔꯒꯁꯨ ꯑꯩꯈꯣꯏꯅ ꯏꯁꯤꯡ ꯑꯅꯩꯕ ꯑꯃ ꯄꯨꯔꯛꯄꯁꯦ ꯑꯗꯨꯁꯦ ꯀꯔꯝꯍꯥꯏꯅ ꯇꯧꯕ꯭ꯔꯥ ꯍꯥꯏꯔꯒ ꯕꯤꯒ ꯀꯟꯇꯦꯅꯔ ꯀꯟꯇꯦꯅꯔ ꯌꯥꯝ ꯑꯆꯥꯎꯕꯒꯨꯝꯕꯗ ꯍꯥꯞꯆꯤꯜꯂꯒ ꯑꯗꯨꯗꯒꯤꯗꯤ ꯄꯥꯎꯗꯔ ꯑꯃ ꯂꯩꯌꯦ ꯑꯗꯨꯒꯤ ꯄꯥꯎꯗꯔꯁꯤꯅ ꯍꯥꯞꯈ꯭ꯔ ꯃꯇꯨꯡꯗ ꯑꯗꯨꯃꯨꯛ ꯑꯗꯨꯒꯤ ꯄꯥꯎꯗꯔꯁꯤꯅ ꯃꯤꯅꯤꯠ ꯑꯅꯤ ꯑꯍꯨꯝꯃꯨꯛ ꯂꯩꯈ꯭ꯔ ꯃꯇꯨꯡꯗ ꯃꯊꯟꯇꯅ ꯁꯦꯡꯕ ꯉꯝꯃꯤ ꯏꯁꯤꯡꯁꯦ ꯑꯗꯨꯒꯤ ꯄꯥꯎꯗꯔ ꯑꯗꯨꯒꯤ ꯁꯦꯡꯈ꯭ꯔ ꯃꯇꯨꯡꯗ ꯑꯩꯈꯣꯏꯁꯦ ꯑꯃꯨꯛꯀ ꯑꯗꯨꯒꯤ ꯃꯊꯛꯇ ꯂꯩꯔꯤꯕ ꯏꯁꯤꯡ ꯑꯁꯦꯡꯕꯁꯤ ꯑꯃꯨꯛꯀ ꯑꯥ ꯃꯈꯥꯒꯤ ꯑꯃꯣꯠꯄꯗꯨꯒ ꯈꯥꯏꯗꯣꯛꯅꯔꯒ ꯑꯗꯨꯃꯥꯏꯅ ꯐꯤꯜꯇꯔ ꯇꯧꯋꯤ ꯑꯗꯨꯒ ꯑꯃꯁꯤꯅ ꯕꯖꯥꯔꯗꯒꯤ ꯑꯩꯈꯣꯏꯒꯤ ꯑꯦꯂꯦꯛꯇ꯭ꯔꯤꯛꯀꯤ ꯅꯠꯇꯕ ꯏꯂꯦꯛꯇ꯭ꯔꯣꯅꯤꯛ ꯄꯣꯠ ꯅꯠꯇꯕ ꯑꯗꯨꯝ ꯏꯆꯝ ꯆꯝꯕ ꯄꯣꯠ ꯑꯃ ꯕꯖꯥꯔꯗ ꯌꯣꯟꯂꯤ ꯐꯤꯜꯇꯔ ꯍꯥꯏꯅ ꯈꯪꯅꯩ ꯑꯩꯈꯣꯏꯗꯤ ꯑꯗꯨꯁꯦ ꯂꯩꯔꯒ ꯌꯨꯝꯗ ꯄꯨꯔꯛꯑꯒ ꯑꯩꯈꯣꯏꯒꯤ ꯏꯁꯤꯡ ꯑꯃꯣꯠꯄ ꯃꯌꯥꯝꯁꯦ ꯏꯁꯤꯡ ꯇꯣꯞ ꯇꯣꯞꯄ ꯑꯩꯈꯣꯏꯅ ꯏꯁꯤꯡ ꯑꯝꯣꯠꯄ ꯃꯌꯥꯝꯁꯦ ꯑꯗꯨꯒꯤ ꯐꯤꯜꯇꯔꯗ ꯍꯩꯖꯤꯜꯂꯒ ꯍꯩꯖꯤꯟꯈ꯭ꯔ ꯃꯇꯨꯡꯗ ꯃꯊꯟꯗꯅ ꯃꯥꯁꯦ ꯁꯦꯡꯍꯜꯂꯒ ꯉꯁꯥꯏꯒꯤ ꯃꯅꯨꯡꯗ ꯃꯣꯏꯅ ꯑꯗꯨꯒꯤ ꯐꯤꯜꯇꯔ ꯁꯦꯝꯕꯗ ꯍꯥꯞꯆꯤꯟꯈꯤꯕ ꯄꯣꯠ ꯆꯩ ꯃꯌꯥꯝꯁꯤꯅ ꯀꯔꯤ ꯀꯔꯤ ꯍꯥꯞꯄ꯭ꯔꯥꯗꯤ ꯈꯪꯗꯦ ꯑꯗꯨ ꯑꯗꯨ ꯄꯣꯠ ꯆꯩ ꯃꯌꯥꯝꯁꯤꯡꯅ ꯃꯣꯏ ꯃꯁꯥ ꯃꯊꯟꯇ ꯁꯦꯡꯍꯜꯂꯒ ꯃꯤꯅꯤꯠ ꯀꯨꯟꯊ꯭ꯔꯥꯒꯨꯝꯕꯒꯤ ꯃꯇꯨꯡꯗ ꯑꯩꯈꯣꯏ ꯏꯁꯤꯡ ꯑꯁꯦꯡꯕꯁꯦ ꯏꯁꯤꯡ ꯑꯁꯦꯡꯕꯁꯦ ꯐꯪꯉꯤ ꯑꯗꯨꯒꯤ ꯏꯁꯤꯡꯁꯦ ꯑꯩꯈꯣꯏꯅ ꯑꯃꯨꯛꯀ ꯐꯨꯠꯂꯒ ꯑꯃꯨꯛꯀ ꯑꯗꯨꯝ ꯊꯛꯏ ꯑꯗꯨꯒ ꯉꯁꯥꯏꯒꯤ ꯑꯩꯅ ꯄꯥꯎꯗꯔ ꯍꯥꯞꯂꯒ ꯏꯁꯤꯡ ꯐꯤꯜꯇꯔ ꯇꯧꯋꯦ ꯍꯥꯏꯕꯗꯨꯁꯨ ꯕ꯭ꯂꯤꯆꯤꯡ ꯕ꯭ꯂꯤꯆꯤꯡ ꯄꯥꯎꯗꯔ ꯍꯥꯏꯕꯅꯤ ꯑꯗꯨꯁꯦ ꯑꯗꯨ ꯍꯥꯞꯂꯒ ꯇꯧꯕꯗꯁꯨ ꯑꯗꯨꯁꯦ ꯈꯨꯗꯛꯇ ꯑꯃꯨꯛꯀ ꯊꯛꯇꯦ ꯑꯗꯨꯒꯤ ꯐꯤꯜꯇꯔ ꯇꯧꯈ꯭ꯔ ꯃꯇꯨꯡꯗ ꯑꯃꯨꯛꯀꯁꯨ ꯑꯇꯣꯞꯄ ꯐꯤꯜꯇꯔ ꯑꯃ ꯇꯧꯔꯤꯗꯨꯅ ꯀꯔꯝꯍꯥꯏꯅ ꯍꯥꯏꯔꯒ ꯑꯗꯨꯒꯤ ꯄꯥꯎꯗꯔ ꯍꯥꯞꯂꯒ ꯁꯦꯡꯗꯣꯛꯈꯤꯕ ꯏꯁꯤꯡꯁꯦ ꯕ꯭ꯂꯤꯆꯤꯡ ꯄꯥꯎꯗꯔ ꯍꯥꯞꯂꯒ ꯁꯦꯡꯗꯣꯛꯈꯤꯕ ꯏꯁꯤꯡꯁꯦ ꯑꯃꯨꯛꯀ ꯑꯩꯈꯣꯏꯅ ꯐꯨꯠꯂꯒ ꯆꯐꯨꯗ ꯐꯨꯠꯂꯒ ꯍꯟꯗ꯭ꯔꯦꯠ ꯗꯤꯒ꯭ꯔꯤ ꯁꯦꯜꯁꯤꯌꯁꯇ ꯁꯧꯍꯜꯂꯒ ꯁꯧꯍꯟꯈ꯭ꯔ ꯃꯇꯨꯡꯗ ꯑꯗꯨꯒꯤ ꯏꯁꯤꯡꯗꯣ ꯑꯩꯈꯣꯏꯅ ꯑꯃꯨꯛꯀ ꯑꯗꯨꯗꯒꯤꯗꯤ ꯑꯩꯈꯣꯏꯒꯤ ꯐꯖꯅ ꯐꯤꯜꯇꯔꯠ ꯑꯣꯏꯈ꯭ꯔꯦ ꯍꯥꯏꯅ ꯂꯧꯋꯤ ꯑꯗꯨꯒꯤ ꯃꯇꯨꯡꯗꯗꯤ ꯑꯩꯈꯣꯏꯁꯦ ꯑꯗꯨꯒꯤ ꯏꯁꯤꯡꯁꯦ ꯍꯧꯖꯤꯛꯇꯤ ꯊꯛꯄ ꯌꯥꯔꯦ ꯍꯥꯏꯅ ꯑꯗꯨꯒꯤ ꯐꯨꯠꯈ꯭ꯔꯕ ꯏꯁꯤꯡꯗꯨ ꯂꯧꯊꯣꯛꯂꯒ ꯑꯩꯈꯣꯏꯁꯦ ꯀꯦꯇꯂꯤꯗ ꯑꯃꯨꯛꯀ ꯃꯥꯁꯦ ꯃꯥꯒꯤ ꯉꯁꯥꯏꯒꯤ ꯃꯈꯥꯗ ꯃꯥꯒꯤ ꯆꯐꯨꯗꯨꯒꯤ ꯃꯊꯨꯟꯗ ꯇꯥꯕ ꯑꯃꯣꯠꯄꯁꯦ ꯑꯗꯨꯒ ꯃꯊꯛꯇ ꯂꯩꯕ ꯏꯁꯤꯡ ꯑꯁꯦꯡꯕꯁꯦ ꯑꯃꯨꯛꯀ ꯈꯥꯏꯗꯣꯛꯂꯒ ꯑꯇꯣꯞꯄ ꯌꯥꯝꯅ ꯁꯦꯡꯕ ꯀꯦꯇꯜ ꯑꯃꯗ ꯍꯥꯞꯂꯒ ꯑꯗꯨꯗꯨꯒꯤ ꯃꯇꯨꯡꯗꯤ ꯑꯗꯨꯃꯥꯏꯅ ꯇꯧꯔꯒ ꯑꯩꯈꯣꯏꯁꯦ ꯏꯁꯤꯡ ꯊꯛꯏ ꯑꯗꯨꯅ ꯑꯩꯈꯣꯏ ꯌꯨꯝꯗꯗꯤ ꯑꯗꯨꯃꯥꯏꯅ ꯃꯈꯜ ꯃꯈꯜꯒꯤ ꯐꯤꯜꯇ꯭ꯔꯦꯁꯟ ꯇꯧꯕꯁꯦ ꯃꯈꯜ ꯌꯥꯝꯃꯤ ꯑꯗꯨ ꯑꯗꯨ ꯃꯌꯥꯝꯁꯦ ꯀꯔꯤꯁꯨ ꯑꯦꯂꯦꯛꯇ꯭ꯔꯤꯛ ꯁꯤꯖꯤꯟꯅꯗꯦ ꯀꯔꯤꯁꯨ ꯀꯦꯃꯤꯀꯜ ꯄꯥꯛ ꯌꯨꯁ ꯇꯧꯗꯦ ꯉꯁꯥꯏꯒꯤ ꯄꯥꯎꯗꯔꯗꯨ ꯉꯥꯛꯇꯅꯤ ꯑꯇꯣꯞꯄꯅ ꯅꯨꯡ ꯑꯃꯁꯨꯡ ꯃꯩꯇꯥꯟ ꯑꯗꯨꯒ ꯅꯨꯡꯖ꯭ꯔꯦꯡ ꯃꯌꯥꯝꯅ ꯇꯧꯔꯒ ꯑꯩꯈꯣꯏꯁꯦ ꯑꯗꯨꯃꯥꯏꯅ ꯇꯧꯔꯒ ꯏꯁꯤꯡꯁꯦ ꯐꯤꯜꯇꯔ ꯇꯧꯋꯤ ꯑꯗꯨꯒꯤ ꯃꯈꯜ ꯑꯍꯨꯝꯁꯤꯅꯅꯤ ꯑꯩꯈꯣꯏꯗ ꯑꯩꯈꯣꯏꯅ ꯌꯨꯝꯗ ꯌꯨꯁ ꯇꯧꯕ ꯐꯤꯜꯇ꯭ꯔꯦꯁꯟꯁꯦ